ꯂꯧꯃꯤꯁꯤꯡꯅ ꯑꯇꯣꯞꯄ ꯂꯂꯣꯟ ꯏꯇꯤꯛꯁꯤꯡ ꯀꯔꯤ ꯇꯧꯕ ꯉꯝꯕ ꯇꯧꯕ ꯄꯥꯝꯂꯤꯕ ꯑꯗꯨ ꯀꯔꯤꯅꯣ ꯍꯥꯏꯔꯗꯤ ꯃꯣꯏꯅ ꯁꯦꯝ ꯁꯥꯕ ꯀ꯭ꯔꯥꯐꯀꯨꯝꯕ ꯀꯩꯅꯣ ꯆꯐꯨꯒꯨꯝꯕ ꯁꯦꯝꯂꯒ ꯇꯧꯕꯁꯨ ꯉꯝꯃꯦ ꯅꯠꯇ꯭ꯔꯗꯤ ꯃꯣꯏꯅ ꯑꯗꯨꯝ ꯑꯩꯈꯣꯏꯒꯤ ꯋꯦꯁ ꯃꯦꯇꯔꯤꯌꯦꯜ ꯑꯩꯈꯣꯏꯒꯤ ꯄ꯭ꯂꯥꯁꯇꯤꯛ ꯕꯣꯠꯇꯜꯒꯨꯝꯕꯗ ꯁꯝꯖꯦꯠꯀꯨꯝꯕ ꯁꯦꯝꯂꯒ ꯇꯧꯕ ꯕꯤꯖꯤꯅꯦꯖꯇꯨ ꯌꯥꯝ ꯄ꯭ꯔꯣꯐꯤꯠ ꯑꯣꯏꯕ ꯃꯥꯜꯂꯦ

ꯀꯔꯤ ꯀꯔꯤ ꯇꯧꯕꯅꯕꯣꯕ ꯎ ꯎ ꯀꯛꯂꯒ ꯑꯗꯨꯝ ꯎꯒꯤ ꯕꯤꯖꯤꯅꯦꯁꯁꯨ ꯇꯧꯕ ꯇꯤꯝꯕꯔꯒꯤ ꯇꯧꯕ ꯅꯠꯇ꯭ꯔꯒꯅ ꯃꯣꯏꯅ ꯆꯨꯖꯥꯛ ꯑꯩꯈꯣꯏ ꯆꯨꯖꯥꯛ ꯈꯣꯏꯕꯨ ꯄꯥꯎꯗꯔ ꯇꯧꯔꯒ ꯌꯦꯟꯒꯤ ꯌꯦꯟꯒꯤ ꯄꯤꯅꯕ ꯌꯦꯟ ꯆꯥꯛ ꯇꯧꯅꯕ ꯑꯗꯨꯁꯨ ꯇꯧꯕꯁꯨ ꯉꯝꯃꯦ ꯕꯤꯖꯤꯅꯦꯁ ꯇꯧꯕꯁꯨ ꯉꯝꯃꯦ ꯑꯗꯨꯒꯤ ꯂꯧꯃꯤꯁꯤꯡꯅ ꯈ꯭ꯋꯥꯏꯗꯒꯤ ꯄꯥꯝꯕ ꯕꯤꯖꯤꯅꯦꯁꯁꯦ ꯑꯗꯨꯝ ꯆꯨꯖꯥꯛ ꯈꯣꯏ ꯑꯗꯨ ꯑꯂꯨꯗꯒꯤ ꯆꯤꯞ ꯁꯦꯝꯂꯒ ꯌꯣꯟꯕꯁꯨ ꯌꯥꯏ ꯆꯨꯖꯥꯛꯇꯤ ꯑꯗꯨꯝ ꯕꯔꯟ ꯇꯧꯔꯒ ꯄ꯭ꯔꯣꯁꯦꯁ ꯐꯨꯠ ꯄ꯭ꯔꯣꯁꯦꯁ ꯐꯨꯠꯁꯨ ꯑꯗꯨꯃꯥꯏ ꯐꯪꯒꯅꯤ